ꯄꯦꯁꯦꯟꯖꯔ ꯕꯁ ꯑꯃꯒꯤ ꯃꯇꯥꯡꯗ ꯉꯥꯡꯕ ꯍꯥꯏꯕꯁꯤ ꯍ꯭ꯋꯥꯏ ꯅꯣꯠ ꯑꯥꯏ ꯀꯥꯟ ꯗꯤꯁꯀ꯭ꯔꯥꯏꯕ ꯏꯖꯤꯂꯤ ꯁꯣ ꯏꯖꯤꯂꯤ ꯄꯦꯁꯦꯟꯖꯔ ꯕꯁ ꯑꯃ ꯍꯥꯏꯕꯁꯤꯗ ꯑꯩꯈꯣꯏꯒꯤ ꯔꯥꯏꯠ ꯁꯥꯏꯠꯇ ꯗ꯭ꯔꯥꯏꯕꯔꯒꯤ ꯁꯤꯠ ꯑꯃ ꯂꯩꯔꯒꯅꯤ ꯗ꯭ꯔꯥꯏꯕꯔꯒꯤ ꯁꯤꯠꯀꯤ ꯃꯃꯥꯡꯁꯤꯗ ꯏꯁꯇꯥꯔꯤꯡ ꯌꯥꯎꯔꯦ ꯏꯁꯇꯥꯔꯤꯡꯒꯤ ꯃꯥꯒꯤ ꯑꯣꯏ ꯊꯪꯕꯗꯅ ꯏꯟꯖꯤꯟꯒꯤ ꯒꯤꯌꯥꯔ ꯑꯃ ꯑꯃ ꯌꯥꯎꯔꯦ ꯁꯥꯏꯠ ꯑꯃꯗꯅ ꯀꯣꯟꯇ꯭ꯔꯦꯛꯇꯔ ꯇꯣꯡꯐꯝ ꯌꯥꯎꯔꯦ ꯅꯥꯀꯟꯗꯅ ꯕꯁ ꯀꯥꯈꯠꯐꯝ ꯁꯥꯏꯗꯇꯨꯒꯤ ꯅꯥꯀꯟꯗꯅ ꯕꯁ ꯀꯥꯈꯠꯐꯝ ꯄꯦꯁꯦꯟꯖꯔꯁꯤꯡ ꯀꯥꯈꯠꯐꯝ ꯂꯩꯔꯦ ꯑꯗꯨꯒ ꯃꯌꯥꯏꯗ ꯁꯥꯏꯠ ꯈꯥꯏꯔꯒ ꯌꯦꯠ ꯑꯣꯏꯗ ꯄꯦꯁꯦꯟꯖꯔ ꯃꯈꯩ ꯐꯝꯐꯝ ꯂꯩꯔꯦ

ꯂꯝ ꯀꯣꯏꯅꯕ ꯕꯁ ꯑꯃ ꯑꯣꯏꯔꯒꯗꯤ ꯁꯤꯠꯇꯨ ꯄꯥꯛꯏ ꯐꯣꯔ ꯑꯦꯛꯖꯥꯝꯄꯜ ꯑꯣꯏꯅ ꯑꯩꯈꯣꯏꯅ ꯀꯔꯤꯒꯨꯝꯕ ꯂꯝꯗꯨ ꯁꯥꯡꯅ ꯆꯠꯂꯛꯂꯕꯅꯤꯅ ꯇꯨꯝꯊꯅꯤꯡꯕ ꯎꯏꯊꯅꯤꯡꯕ ꯐꯥꯎꯕꯅꯤꯅ ꯈꯔ ꯅꯨꯡꯉꯥꯏꯅ ꯐꯝꯅꯅꯕꯒꯤꯗꯃꯛꯇ ꯁꯤꯠꯇꯨ ꯄꯥꯛꯏ ꯈꯣꯡ ꯊꯥꯡꯒꯠꯂꯒ ꯑꯗꯨꯝ ꯇꯨꯝꯒꯦꯁꯨ ꯌꯥꯔꯦ ꯑꯗꯨꯒ ꯆꯠꯄ ꯌꯥꯏ ꯃꯁꯤꯗ ꯌꯥꯝꯅ ꯅꯨꯡꯉꯥꯏꯅ ꯇ꯭ꯔꯦꯕꯦꯜ ꯇꯧꯕ ꯌꯥꯅꯅꯕꯒꯤꯗꯃꯛꯇ ꯁꯤꯟꯕ ꯈꯨꯠ ꯄꯥꯏꯐꯝꯁꯨ ꯂꯩ ꯃꯊꯛꯇ ꯑꯗꯨꯝ ꯌꯥꯜꯂꯤ ꯁꯥꯏꯗꯇ ꯑꯣꯏꯔꯁꯨ ꯕꯁꯇꯨꯒꯤ ꯁꯤꯠ ꯑꯃꯒꯤ ꯃꯇꯨꯡꯗ ꯈꯨꯠ ꯄꯥꯏꯐꯝ ꯌꯥꯎꯏ ꯑꯁꯨꯝꯅ ꯇꯧꯗꯅ ꯕꯁ ꯑꯃ ꯍꯥꯏꯕꯁꯤ ꯁꯦꯝꯃꯦ ꯑꯗꯨꯒ ꯑꯩꯅ ꯀꯗꯥꯏ ꯀꯗꯥꯏ ꯆꯠꯂꯨꯒꯦ ꯍꯥꯏꯕꯁꯤ ꯑꯩꯅ ꯅꯣꯡꯃ ꯌꯥꯝꯅ ꯑꯊꯧꯕ ꯑꯃꯒꯤꯗꯃꯛꯇ ꯐ꯭ꯂꯥꯏꯠ ꯇꯤꯀꯦꯠ ꯀꯛꯂꯨꯕ ꯃꯇꯝꯗ ꯕꯁ ꯍꯥꯏꯕꯗꯤ ꯐ꯭ꯂꯥꯏꯠꯇꯨ ꯀꯦꯟꯁꯦꯜ ꯇꯧꯔꯛꯈꯤ ꯑꯗꯨꯗ ꯑꯩꯅ ꯇ꯭ꯔꯦꯕꯦꯜ ꯇꯧꯅꯕꯒꯤꯗꯃꯛꯇ ꯒꯨꯋꯥꯇꯤ ꯇꯥꯟꯅ ꯆꯠꯅꯕꯒꯤꯗꯃꯛꯇ ꯕꯁꯇ ꯇꯣꯡꯂꯒ ꯆꯠꯈꯤ ꯃꯁꯤꯅꯤ ꯑꯩꯒꯤ ꯂꯝ ꯀꯣꯏꯕꯒꯤ ꯃꯇꯥꯡꯗꯅ ꯕꯁ ꯑꯋꯥꯕ ꯅꯨꯡꯉꯥꯏꯕ ꯑꯁꯤ ꯊꯦꯡꯅꯈꯤ